ꯍꯜꯂꯣ ꯍꯜꯂꯣ ꯎꯝ ꯏꯅꯝꯃ ꯍꯣꯏꯔꯣꯝꯗ ꯉꯥ ꯂꯥꯡ ꯍꯧꯖꯤꯛ ꯐꯥꯅꯔꯕꯣ ꯀꯔꯤ ꯀꯔꯤ ꯉꯥꯅ ꯍꯦꯟꯅ ꯐꯥꯒꯦ ꯄꯣꯛꯂꯥꯎꯕꯤ ꯑꯣ ꯍꯣꯏ ꯎꯝ ꯑꯗꯣ ꯃꯃꯜꯗꯤ ꯀꯌꯥ ꯀꯌꯥꯒꯤ ꯊꯥꯒꯦ ꯅꯣꯏꯔꯣꯝꯒꯤ ꯉꯥꯁꯦ ꯑꯥ ꯀꯔꯝꯕ ꯃꯇꯝꯗ ꯐꯥꯒꯦ ꯉꯥꯗꯣ ꯎꯝ ꯎꯝ ꯎꯝ

ꯏꯅꯝꯃꯈꯣꯏꯔꯣꯝꯗꯗꯤ ꯉꯥꯁꯦ ꯌꯥꯝ ꯁꯤꯠꯀꯟꯕ꯭ꯔꯣ ꯉꯥꯗꯨ ꯌꯥꯝ ꯁꯤꯠꯄ꯭ꯔꯥꯕ ꯐꯥꯕꯗ ꯎꯝ ꯑꯩꯈꯣꯏꯔꯣꯝꯒꯤꯗꯤ ꯄꯥꯛ ꯐꯥꯅꯗꯦꯗ ꯄꯤꯛꯏꯕꯅꯤꯅ ꯄꯤꯛꯅ ꯉꯥ ꯑꯗꯨꯅ ꯐꯥꯒꯟꯗꯦꯕ ꯑꯥ ꯍꯣꯏ ꯑꯩ ꯂꯥꯛꯄ ꯀꯥꯟꯗ ꯍꯥꯏꯔꯛꯑꯒꯦ ꯑꯗꯨꯗꯤ ꯍꯥ ꯅꯨꯡꯉꯥꯏꯔꯤ ꯏꯅꯝꯃ ꯈꯣꯏꯗꯤ ꯍꯣꯏ ꯍꯣꯏ ꯑꯩ ꯂꯥꯛꯄ ꯀꯥꯟꯗ ꯍꯥꯏꯔꯛꯑꯒꯦ ꯊꯝꯃꯒꯦ ꯑꯗꯨꯗꯤ